ꯅꯣꯡꯃ ꯑꯣꯏꯂꯥꯏꯟꯗꯒꯤ ꯖꯤꯟ ꯑꯃ ꯌꯥꯝ ꯐꯖꯩꯑꯅ ꯌꯦꯡꯀꯥꯟꯗ ꯌꯥꯝ ꯐꯖꯩ ꯈꯣꯠꯆꯩꯅ ꯍꯥꯏꯗꯅ ꯆꯦꯜꯂꯨꯕ ꯑꯗꯣ ꯍꯣꯡꯁꯨ ꯍꯣꯡꯉꯤ ꯃꯃꯟꯗꯣ ꯌꯦꯡꯕꯗꯁꯨ ꯌꯥꯝ ꯐꯖꯩ ꯈꯣꯆꯩ ꯍꯥꯏꯅ ꯆꯦꯜꯂꯨꯔꯒ ꯊꯥꯃꯨꯛ ꯐꯥꯔꯀꯥꯟꯗꯗꯤ ꯑꯃꯨꯛ ꯑꯅꯤꯔꯛ ꯁꯨꯀꯥꯟꯗꯗꯤ ꯃꯆꯨꯗꯣ ꯄꯨꯂꯞ ꯀꯣꯛꯊꯈ꯭ꯔꯦ ꯊꯥꯃꯨꯛ ꯐꯥꯔꯀꯥꯟꯗꯗꯤ ꯄꯨꯂꯞ ꯈꯨꯎꯒ ꯀꯩꯀꯥ ꯇꯠ ꯈꯣꯠꯇ ꯑꯗꯒꯤ ꯐꯤꯗꯨ ꯁꯨꯔꯨ ꯁꯨꯔꯨ ꯁꯨꯔꯨ ꯂꯥꯎꯔꯒ ꯁꯦꯠꯄ ꯌꯥꯗꯅ ꯏꯃꯟ ꯃꯟꯁꯤꯜꯂꯛꯑꯦ ꯑꯗꯨꯅ ꯖꯤꯟꯁꯤ ꯌꯥꯝ ꯐꯖꯔꯦ ꯈꯟꯗꯅ ꯂꯩꯔꯣꯒ ꯍꯣꯡꯉꯤ ꯈꯣꯠꯂꯤ ꯌꯥꯝ ꯁꯦꯠꯄ ꯅꯨꯡꯉꯥꯏ ꯅꯨꯡꯉꯥꯏꯗꯧ ꯃꯥꯟꯗꯅ ꯈꯣꯠꯇꯅ ꯂꯩꯔꯨꯔꯒ ꯑꯗꯨꯒ ꯖꯤꯟꯁꯦ ꯌꯥꯝ ꯊꯤꯅ ꯅꯨꯡꯉꯥꯏꯔꯝꯗ꯭ꯔꯦ ꯁꯦꯠꯄꯗ